ꯑꯩꯍꯥꯛꯅ ꯂꯩꯔꯤꯕ ꯃꯐꯝ ꯑꯁꯤꯗ ꯃꯔꯨꯑꯣꯏꯕ ꯈꯨꯠꯁꯥ ꯍꯩꯕꯒꯤ ꯊꯕꯛꯁꯤꯡ ꯍꯥꯏꯔꯒꯗꯤ ꯐꯤꯁꯥ ꯂꯣꯟꯁꯥꯗ ꯔꯥꯅꯤ ꯑꯃꯁꯨꯡ ꯋꯥꯡꯈꯩ ꯐꯤ ꯀꯧꯅꯥꯅ ꯁꯥꯕ ꯄꯣꯠꯊꯣꯛ ꯂꯣꯡꯄꯤꯒꯤ ꯆꯐꯨ ꯂꯤꯒꯤ ꯁꯣꯐꯥ ꯂꯤꯅ ꯁꯥꯕ ꯕꯥꯁꯀꯦꯠ ꯋꯥꯒꯤ ꯄꯣꯠꯊꯣꯛꯁꯤꯡ ꯑꯁꯤꯅꯆꯤꯡꯕꯅꯤ